ꯂꯣꯛꯗꯥꯎꯟ ꯃꯅꯨꯡꯁꯤꯗ ꯑꯩꯈꯣꯏꯁꯦ ꯌꯨꯝꯗ ꯑꯁꯨꯝ ꯂꯩꯁꯜꯂꯕꯅꯤꯅ ꯃꯄꯥꯟꯁꯨ ꯊꯣꯛꯄ ꯌꯥꯗ꯭ꯔꯕꯅꯤꯅ ꯑꯩꯅ ꯊꯣꯡꯕ ꯊꯥꯛꯄꯁꯦ ꯑꯗꯨꯝ ꯍꯩꯅꯕ ꯃꯌꯥꯝ ꯇꯝꯃꯦ ꯑꯗꯨꯒ ꯐꯣꯟ ꯀꯩꯀꯩꯗꯁꯨ ꯑꯗꯨꯗꯒꯤ ꯌꯨꯇꯨꯞ ꯀꯨꯝꯕꯗꯁꯨ ꯑꯗꯨꯝ ꯑꯇꯣꯞ ꯑꯇꯣꯞꯄ ꯀꯟꯇ꯭ꯔꯤꯁꯤꯡꯒꯤ ꯏꯁꯇꯥꯏꯜꯒꯨꯝꯕ ꯃꯣꯏ ꯀꯨꯀꯤꯡ ꯏꯁꯇꯥꯏꯜꯒꯨꯝꯕ ꯌꯦꯡꯉꯒ ꯑꯗꯨꯝ ꯇꯝꯃꯦ ꯑꯗꯨꯗꯨꯒ ꯍꯥꯟꯅꯗꯤ ꯑꯗꯨꯝ ꯂꯩꯔꯒ ꯑꯗꯨꯝ ꯁꯤꯖꯟꯅꯕ ꯄꯣꯠꯆꯩ ꯊꯛꯅ ꯆꯥꯅꯕ ꯑꯣꯏꯔꯣ ꯑꯗꯨꯗꯒꯤꯗꯤ ꯑꯦꯅꯤ ꯐꯥꯁ ꯐꯨꯠ ꯑꯥꯏꯇꯦꯝꯁ ꯀꯨꯝꯕ ꯃꯌꯥꯝ ꯑꯃꯁꯨ ꯑꯗꯨꯝ ꯐꯣꯟꯗꯒꯤ ꯌꯨꯇꯨꯞ ꯆꯦꯟꯅꯦꯜꯒꯨꯝꯕ ꯑꯩꯈꯣꯏ ꯀꯨꯀꯤꯡꯒꯤ ꯆꯦꯟꯅꯦꯜ ꯍꯥꯡꯕꯒꯨꯝꯕꯗ ꯌꯦꯡꯉꯀꯥꯟꯗ ꯑꯗꯨꯝ ꯃꯌꯥꯝ ꯁꯦꯝꯕ ꯈꯣꯠꯄ ꯇꯝꯃꯦ ꯑꯗꯨꯗꯨꯒ ꯑꯉꯥꯡꯁꯤꯡꯗꯁꯨ ꯑꯗꯨꯗꯒꯤ ꯐ꯭ꯔꯨꯠ ꯁꯥꯂꯠꯀꯨꯝꯕ ꯑꯗꯨꯗꯒꯤꯗꯤ ꯐ꯭ꯔꯨꯠ ꯖꯨꯏꯁꯀꯨꯝꯕ ꯁꯦꯝꯕ ꯍꯣꯝ ꯃꯦꯠ ꯑꯣꯏꯅ ꯑꯗꯨꯝ ꯁꯦꯝꯕ ꯀꯥꯟꯗ ꯃꯌꯥꯝ ꯄꯤꯖꯔꯒ ꯍꯥꯏꯕꯗꯤ ꯑꯁꯨꯝ ꯂꯩꯁꯜꯂꯃꯤꯅ ꯃꯁꯥ ꯃꯎ ꯐꯅꯅꯕꯁꯨ ꯑꯗꯨꯝ ꯑꯉꯥꯡꯁꯤꯡꯒꯤꯁꯨ ꯈꯟꯗꯕ ꯌꯥꯗꯕꯅꯤꯅ ꯑꯩꯈꯣꯏ ꯂꯣꯏꯅꯃꯛꯀꯤ ꯑꯗꯨꯃꯥꯏꯅ ꯇꯧꯔꯒ ꯃꯌꯥꯝ ꯇꯝꯃꯦ ꯍꯥꯏꯇꯥꯔꯦ ꯂꯣꯛ ꯗꯥꯎꯟ ꯃꯅꯨꯡꯁꯤꯗ